ꯑꯩꯅ ꯑꯩꯈꯣꯏ ꯑꯉꯥꯡꯒꯤ ꯉꯔꯥꯡ ꯁ꯭ꯀꯨꯟ ꯕꯦꯛ ꯑꯃ ꯀꯛꯈꯤꯕꯅꯦ ꯑꯦꯃꯥꯖꯣꯟꯗ ꯑꯗꯨ ꯕꯦꯛ ꯑꯁꯤ ꯉꯁꯥꯏ ꯌꯧꯔꯛꯑꯦ ꯑꯗꯨ ꯕꯦꯛ ꯑꯁꯤ ꯑꯩꯅ ꯀꯛꯈꯤꯕ ꯕꯦꯛꯇꯨꯒ ꯌꯧꯔꯛꯏꯕ ꯕꯦꯛ ꯑꯁꯤꯒ ꯑꯗꯨꯛꯀꯤ ꯃꯇꯤꯛ ꯈꯦꯟꯅꯔꯦ ꯃꯔꯝꯗꯤ ꯑꯩꯅ ꯀꯛꯏꯕ ꯕꯦꯛ ꯑꯗꯨꯒꯤ ꯀ꯭ꯋꯥꯂꯤꯇꯤꯗꯨꯒ ꯁꯤꯗ ꯌꯧꯔꯛꯏꯕ ꯕꯦꯛ ꯑꯁꯤꯒꯤ ꯀ꯭ꯋꯥꯂꯤꯇꯤꯁꯤꯒ ꯌꯥꯝ ꯈꯦꯟꯅꯔꯦ ꯁꯦꯒꯥꯏ ꯈꯣꯠꯀꯥꯏꯕꯁꯨ ꯌꯥꯝꯅ ꯌꯥꯎꯔꯦ ꯃꯃꯟꯅ ꯃꯃꯟꯅ ꯑꯥ ꯌꯧꯔꯦ ꯑꯗꯨꯒ ꯕꯦꯛꯁꯤꯅ ꯕꯦꯛꯁꯤꯒꯤ ꯀ꯭ꯋꯥꯂꯤꯇꯤꯁꯤꯅ ꯌꯥꯝ ꯍꯟꯊꯔꯦ